ꯂꯧ ꯂꯤꯡꯕꯒꯤ ꯃꯇꯥꯡꯁꯤꯗꯤ ꯑꯍꯥꯟꯕꯗ ꯑꯩꯈꯣꯏꯅ ꯑꯗꯨꯝ ꯁꯝꯄꯣꯠ ꯈꯣꯏꯕ ꯍꯧꯔꯅꯤ ꯑꯗꯨꯗꯒꯤ ꯑꯐꯕ ꯅꯨꯃꯤꯠ ꯌꯦꯡꯂꯒ ꯑꯩꯈꯣꯏꯅ ꯐꯧꯗꯤ ꯑꯗꯨꯝꯅ ꯍꯨꯜꯂꯅꯤ ꯑꯗꯨꯗꯒꯤ ꯑꯃꯨꯛ ꯍꯨꯟꯒꯈ꯭ꯔꯤꯕ ꯂꯧꯍꯣꯟꯁꯤꯡꯗꯨꯅ ꯑꯃꯨꯛꯀ ꯂꯧ ꯑꯃꯨꯛꯀ ꯈꯨꯜꯂꯪ ꯅꯦꯛꯑꯒ ꯂꯧ ꯂꯤꯡꯒꯅꯤ ꯑꯗꯨꯗꯒꯤ ꯂꯤꯡꯈ꯭ꯔꯤꯕ ꯂꯧꯗꯨ ꯑꯃꯨꯛꯀ ꯉꯁꯥꯏꯒꯤ ꯍꯥꯏ ꯅꯥꯄꯤ ꯀꯩꯀꯩ ꯍꯧꯕ ꯃꯈꯩꯁꯤꯡꯗꯨ ꯑꯃꯨꯛꯀ ꯄꯦꯡꯊꯣꯛꯀꯅꯤ ꯅꯥꯄꯤ ꯃꯈꯩꯁꯤꯡꯗꯨ ꯑꯃꯨꯛ ꯄꯦꯡꯊꯣꯛꯀꯅꯤ ꯑꯗꯨꯒꯤ ꯄꯦꯡꯈ꯭ꯔꯕ ꯃꯇꯨꯡꯗꯨꯗ ꯑꯗꯨꯗꯩ ꯃꯇꯝ ꯈꯔ ꯂꯩꯔꯒ ꯑꯃꯨꯛꯀ ꯉꯁꯥꯏꯒꯤ ꯑꯩꯈꯣꯏꯒꯤ ꯊꯥꯡꯒꯣꯜꯅ ꯂꯧꯗꯨ ꯑꯃꯨꯛ ꯈꯥꯎꯒꯅꯤ ꯑꯗꯨꯗꯩ ꯂꯧꯗꯨ ꯑꯃꯨꯛ ꯈꯥꯎꯔꯕꯒꯤ ꯃꯇꯨꯡꯁꯤꯗ ꯑꯃꯨꯛꯀ ꯑꯩꯈꯣꯏꯒꯤ ꯆꯩꯔꯣꯡꯅꯥ ꯑꯩꯈꯣꯏꯒꯤ ꯐꯛꯂꯣꯡ ꯃꯊꯛꯁꯤꯗ ꯉꯁꯥꯏꯒꯤ ꯈꯥꯎꯔꯨꯔꯤꯕ ꯐꯧ ꯃꯈꯩꯁꯤꯡꯁꯦ ꯑꯩꯈꯣꯏꯒꯤ ꯐꯧꯕꯤ ꯍꯥꯏꯕꯗꯨꯗ ꯄꯥꯏꯔꯅꯤ ꯄꯥꯏꯔꯒ ꯑꯃꯨꯛꯀ ꯍꯥꯏꯔꯤꯕꯒꯤ ꯐꯧꯕꯤ ꯄꯥꯏꯕꯗꯨꯅ ꯃꯥꯒꯤ ꯐꯧꯗꯨ ꯌꯩꯊꯔꯕ ꯃꯇꯨꯡꯗꯨꯗ ꯊꯥꯗꯣꯔꯛꯑꯕ ꯃꯇꯨꯡꯗꯨꯗꯒꯤꯗꯤ ꯑꯃꯨꯛ ꯆꯩꯔꯣꯡꯗꯨꯅ ꯑꯃꯨꯛꯀ ꯉꯁꯥꯏꯒꯤ ꯍꯨꯟꯗꯣꯔꯛꯏꯕ ꯐꯧꯁꯤ ꯑꯃꯨꯛ ꯌꯩꯒꯅꯤ ꯐꯧꯁꯤ ꯑꯃꯨꯛꯀ ꯌꯩꯔꯕ ꯃꯇꯨꯡꯁꯤꯗ ꯑꯃꯨꯛꯀ ꯆꯔꯨꯁꯤ ꯑꯃꯨꯛꯀ ꯑꯃꯨꯛ ꯂꯪꯊꯣꯛꯈ꯭ꯔꯅꯤ ꯑꯗꯨꯗꯒꯤ ꯑꯃꯨꯛ ꯉꯁꯥꯏꯒꯤ ꯑꯗꯨꯗꯒꯤꯗꯤ ꯉꯁꯥꯏꯒꯤ ꯂꯪꯊꯣꯛꯈ꯭ꯔꯕ ꯃꯇꯨꯡꯗꯨꯗꯒꯤꯗꯤ ꯑꯗꯨꯗ ꯑꯗꯨꯝꯅ ꯍꯥꯏꯕꯗꯤ ꯐꯧ ꯍꯥꯏꯗꯨ ꯑꯗꯨꯝꯅ ꯑꯩꯈꯣꯏꯒꯤ ꯕꯣꯔꯥ ꯈꯥꯎꯗ ꯑꯗꯨꯝ ꯍꯥꯞꯄꯒ ꯑꯩꯈꯣꯏꯒꯤ ꯌꯨꯝꯗ ꯁꯟꯒꯥꯔꯤꯗ ꯑꯗꯨꯝ ꯍꯥꯞꯄꯒ ꯑꯩꯈꯣꯏꯒꯤ ꯌꯨꯝ ꯇꯥꯟꯅ ꯑꯃꯨꯛ ꯄꯨꯔꯛꯇꯣꯏꯅꯦꯕ ꯐꯧꯁꯤꯡꯁꯦ